ꯇ꯭ꯋꯦꯟꯇꯤ ꯐꯤꯐ ꯑꯣꯛꯇꯣꯕꯔ ꯇꯨ ꯊꯥꯎꯖꯟ ꯅꯥꯏꯟꯇꯤꯟ ꯇ꯭ꯋꯦꯟꯇꯤ ꯅꯥꯏꯟ ꯐꯦꯕꯥꯋꯥꯔꯤ ꯇꯨ ꯊꯥꯎꯖꯟ ꯁꯤꯛꯁꯇꯤꯟ ꯖꯨꯟ ꯅꯥꯏꯟꯇꯤꯟ ꯅꯥꯏꯟꯇꯤ ꯅꯥꯏꯟ ꯇ꯭ꯋꯦꯜꯐ ꯖꯨꯂꯥꯏ ꯅꯥꯏꯟꯇꯤꯟ ꯅꯥꯏꯟꯇꯤ ꯑꯩꯠ ꯁꯤꯛꯁꯇꯤꯟ ꯑꯦꯄ꯭ꯔꯤꯜ ꯅꯥꯏꯟꯇꯤꯟ ꯑꯩꯠꯇꯤ ꯐꯥꯏꯚ